ꯍꯂꯣ ꯅꯨꯨꯡꯉꯥꯏꯔꯤ

ꯂꯩꯒꯅꯤ ꯃꯃꯜꯗꯣ ꯃꯃꯜꯗꯤ ꯈꯪꯕꯤꯔꯕꯣ ꯑꯧ ꯃꯥꯅꯦ ꯑꯗꯨꯨꯝ ꯃꯥꯟꯅꯔꯤ ꯃꯃꯜ ꯂꯩꯇꯦ

ꯎꯝ ꯍꯣꯏ ꯁꯟꯁꯀ꯭ꯔꯤꯟ ꯑꯗꯨꯝ ꯁꯤꯖꯤꯟꯅꯕꯗ ꯌꯥꯅꯤꯗ ꯅꯨꯡꯁꯥꯒꯤꯗꯤ ꯅꯨꯡꯁꯥ ꯊꯣꯛꯄꯒꯤꯗꯤ ꯑꯣꯀꯦ ꯑꯣ ꯁꯟꯁꯀ꯭ꯔꯤꯟꯗꯣ ꯑꯗꯣ ꯁꯟ ꯄ꯭ꯔꯣꯇꯦꯛꯀ ꯍꯥꯏꯕꯅꯦꯕ ꯑꯗꯨꯒ ꯑꯦꯁ ꯄꯤ ꯑꯦꯐꯅ ꯐꯤꯐꯇꯤ ꯌꯥꯎꯗꯣꯏꯕ ꯑꯗꯨꯃꯥꯏꯅ ꯂꯩꯌꯦ ꯑꯗꯨꯨꯝ ꯂꯥꯛꯑꯒꯁꯨ ꯌꯦꯡꯕꯤꯔꯣ

ꯍꯣ ꯍꯣꯏ ꯎꯝ ꯎꯝ